ꯑꯩꯅ ꯗꯨꯀꯥꯟꯗꯒꯤ ꯋꯥꯁꯤꯡ ꯃꯦꯆꯤꯟ ꯑꯃ ꯂꯩꯔꯨꯏ ꯋꯥꯁꯤꯡ ꯃꯦꯆꯤꯟꯗꯨꯒꯤ ꯃꯃꯜꯅ ꯂꯤꯁꯤꯡ ꯇꯔꯥꯅꯤ ꯋꯥꯁꯤꯡ ꯃꯦꯆꯤꯟ ꯑꯁꯤ ꯑꯩꯅ ꯑꯣꯐꯔ ꯂꯥꯛꯄꯀꯥꯟꯗ ꯂꯤꯁꯤꯡ ꯇꯔꯦꯠꯇ ꯂꯩꯍꯧꯕꯅꯤ ꯋꯥꯁꯤꯡ ꯃꯦꯆꯤꯟ ꯑꯁꯤꯒꯤ ꯕ꯭ꯔꯥꯟꯅ ꯁꯦꯝꯁꯪꯅꯤ ꯋꯥꯁꯤꯡ ꯃꯦꯆꯤꯟ ꯑꯁꯤ ꯂꯩꯕꯗꯒꯤ ꯑꯩꯉꯣꯟꯗ ꯌꯥꯝꯅ ꯀꯥꯟꯅꯕ ꯄꯩꯁꯥꯁꯨ ꯍꯣꯡꯅ ꯐꯪꯕ ꯑꯣꯏꯍꯜꯂꯤ ꯋꯥꯁꯤꯡ ꯃꯦꯆꯤꯟ ꯑꯁꯤ ꯁꯕꯦꯟ ꯂꯤꯇꯔꯁꯨ ꯆꯜꯂꯤ ꯑꯗꯨꯅ ꯕ꯭ꯂꯥꯡꯀꯦꯠ ꯀꯨꯝꯕ ꯑꯊꯥꯕ ꯐꯤ ꯁꯨꯕꯁꯨ ꯌꯥꯔꯦ ꯋꯥꯁꯤꯡ ꯃꯦꯆꯤꯟ ꯑꯁꯤꯗ ꯗ꯭ꯔꯥꯏꯌꯔ ꯌꯥꯎꯕꯅ ꯅꯣꯡ ꯆꯨꯕꯗ ꯊꯨꯅ ꯀꯪꯍꯜꯂꯤ ꯃꯁꯤꯅ ꯑꯩꯉꯣꯟꯗ ꯌꯥꯝꯅ ꯀꯥꯟꯅꯍꯜꯂꯤ ꯑꯩꯅ ꯊꯕꯛ ꯑꯇꯣꯞꯄ ꯑꯃ ꯇꯧꯔꯤꯉꯩꯗ ꯑꯗꯨꯝ ꯐꯤ ꯁꯨꯕ ꯌꯥꯏ ꯈꯣꯡꯎꯞ ꯀꯨꯝꯕ ꯗꯣꯜ ꯒꯨꯝꯕ ꯁꯨꯔꯒ ꯀꯪꯍꯟꯕꯗꯁꯨ ꯌꯥꯝꯅ ꯅꯨꯡꯉꯥꯏ ꯃꯁꯤꯒꯤ ꯄꯣꯠ ꯑꯁꯤ ꯃꯤꯅꯥꯏ ꯑꯃ ꯊꯝꯕꯒ ꯆꯞ ꯃꯥꯟꯅꯩ ꯃꯁꯤꯒꯤ ꯐꯕ ꯑꯃ ꯍꯥꯏꯔꯒꯗꯤ ꯃꯩꯁꯨ ꯌꯥꯝꯅ ꯆꯥꯗꯦ ꯐꯥꯏꯕ ꯏꯁꯇꯥꯔꯁꯨ ꯑꯣꯏ ꯍꯧꯖꯤꯛꯇꯤ ꯄ꯭ꯔꯤꯄꯦꯠ ꯑꯣꯏꯕꯅꯤꯅ ꯃꯩ ꯆꯥꯗꯕ ꯑꯁꯤ ꯌꯥꯝꯅ ꯀꯥꯟꯅꯩ ꯄꯩꯁꯥ ꯌꯥꯝꯅ ꯆꯠꯍꯟꯗꯦ ꯑꯩꯅ ꯐꯤ ꯑꯃ ꯈꯨꯗꯛꯇ ꯁꯦꯠꯀꯗꯕ ꯑꯗꯨꯝ ꯃꯣꯠꯂꯝꯂꯕꯁꯨ ꯈꯨꯗꯛꯇ ꯁꯨꯗꯣꯛꯂꯒ ꯀꯪꯍꯜꯂꯒ ꯈꯨꯗꯛꯇ ꯑꯗꯨꯝ ꯁꯦꯠꯄ ꯌꯥꯏ ꯐꯤ ꯃꯣꯠꯄꯒꯤ ꯑꯋꯥꯕ ꯑꯗꯨ ꯑꯣꯏꯍꯟꯗꯦ ꯃꯁꯤꯒꯤ ꯄ꯭ꯔꯗꯛ ꯑꯁꯤ ꯌꯥꯝꯅ ꯀ꯭ꯋꯥꯂꯤꯇꯤ ꯂꯩꯕ ꯌꯥꯝꯅꯁꯨ ꯍꯣꯡꯕ ꯌꯥꯝꯅꯁꯨ ꯑꯩꯉꯣꯟꯗ ꯀꯥꯟꯅꯕ ꯄꯤꯕ ꯃꯦꯆꯤꯟꯅꯤ ꯃꯁꯤꯅ ꯑꯩꯉꯣꯟꯗ ꯌꯥꯝꯅ ꯅꯨꯡꯉꯥꯏꯍꯜꯂꯤ ꯊꯕꯛ ꯀꯣꯝꯍꯜꯂꯤ ꯐꯤ ꯌꯥꯝꯅ ꯁꯨꯕꯒꯤ ꯑꯋꯥꯕ ꯑꯣꯏꯍꯟꯗꯦ